ꯍꯜꯂꯣ ꯀꯔꯤ ꯍꯥꯏꯕꯤꯒꯗꯕ ꯑꯧ ꯃꯥꯅꯦ ꯀꯔꯤ ꯂꯧꯒꯗꯕ ꯂꯩꯒꯅꯤ ꯆꯍꯤ ꯃꯔꯤ ꯃꯉꯥ ꯑꯗꯨꯝ ꯑꯆꯧꯕꯒꯤꯁꯨ ꯂꯩꯒꯅꯤ ꯃꯆꯥꯒꯤꯁꯨ ꯂꯩꯒꯅꯤ ꯑꯥ ꯐꯪꯒꯅꯤ ꯐꯪꯒꯅꯤ ꯑꯗꯨꯝꯕꯁꯨ ꯂꯣꯏꯅ ꯁꯨꯅ ꯐꯪꯒꯅꯤ ꯑꯗꯣꯝꯅ ꯄꯥꯝꯃꯒꯗꯤ ꯑꯗꯣꯝꯅ ꯄꯥꯝꯃꯒꯗꯤ ꯍꯣꯏ ꯍꯣꯏ ꯍꯣꯏ ꯐꯅꯤ ꯐꯅꯤ ꯎꯝ